ꯍꯂꯣ ꯇꯥꯕ꯭ꯔꯣ ꯑꯥ ꯍꯂꯣ ꯇꯥꯕ꯭ꯔꯣ ꯁꯤ ꯀꯩꯅꯣꯒꯤ ꯉꯥ ꯁꯦꯝꯕꯝ ꯅꯨꯄꯥꯗꯣ ꯅꯠꯇ꯭ꯔꯣ ꯑꯩꯁꯦ ꯉꯥ ꯈꯤꯇ ꯂꯧꯒꯦ ꯇꯧꯕꯅꯤꯅꯦ ꯂꯨꯍꯣꯡꯕꯒꯤ ꯀꯩꯅꯣꯗꯣ ꯃꯉꯥꯒꯤ ꯆꯥꯛꯀꯧꯕꯒꯤꯀꯣ ꯑꯗꯨ ꯉꯥꯁꯤ ꯑꯩꯅ ꯇꯧꯅꯤꯡꯉꯤꯁꯤ ꯉꯥꯁꯤ ꯃꯈꯟ ꯈꯔ ꯌꯥꯝ ꯇꯧꯅꯤꯡꯕꯅꯦꯕꯀꯣ ꯑꯗꯨ ꯉꯥꯁꯦ ꯀꯔꯤ ꯀꯔꯤ ꯉꯥ ꯐꯪꯒꯦ ꯎꯝ ꯍꯣꯜꯁꯦꯜ ꯔꯦꯠꯇꯒ ꯊꯥꯕꯤꯕ꯭ꯔꯣ ꯎꯝ ꯕꯤꯂꯨ ꯉꯥ ꯀꯌꯥ ꯇꯥꯒꯦ ꯍꯥꯏꯁꯦ ꯕꯤꯂꯨ ꯉꯥꯁꯤ ꯀꯌꯥ ꯇꯥꯒꯦ ꯑꯣ ꯒ꯭ꯂꯥꯁꯅ ꯀꯌꯥ ꯎꯝ ꯀꯤꯂꯣ ꯑꯣꯏ ꯂꯧꯕꯗꯅ ꯀꯌꯥ ꯑꯣꯏꯕ ꯎꯝ ꯎꯝ ꯎꯝ ꯔꯧꯒꯨꯝꯕꯅ ꯔꯧ ꯃꯆꯥꯗ ꯑꯩꯈꯣꯏꯒꯤ ꯂꯩꯗꯅ ꯌꯥꯝ ꯆꯥꯎꯗꯕ ꯄꯨꯝꯅ ꯄꯨꯝꯅꯒ ꯇꯥꯎ ꯌꯥꯕꯤꯗꯣ ꯑꯗꯨꯒꯨꯝꯕꯗꯨꯅ ꯀꯌꯥ ꯀꯌꯥꯒꯤ ꯆꯥꯡ ꯊꯥꯔꯤꯅꯣ ꯑꯥ ꯂꯣꯀꯦꯜꯁꯤꯅ ꯀꯌꯥꯝ ꯍꯥꯏꯗꯤ ꯃꯃꯟꯗꯨ ꯈꯦꯠꯅꯕ꯭ꯔꯥꯕ ꯂꯣꯀꯦꯜꯒꯤꯁꯤꯒ ꯑꯁꯣꯝ ꯅꯥꯀꯟ ꯃꯄꯥꯜꯂꯣꯝꯗꯒꯤ ꯄꯨꯁꯤꯜꯂꯛꯄ ꯑꯥꯏꯁꯀꯤꯁꯤꯒ ꯎꯝ ꯃꯥꯅꯤ ꯑꯗꯨ ꯐ꯭ꯔꯦꯁꯇꯤ ꯐ꯭ꯔꯦꯁ ꯑꯣꯏꯔꯦꯗꯅꯀꯣ ꯑꯗꯨ ꯐ꯭ꯔꯦꯁ ꯍꯥꯏꯁꯦ ꯀꯩꯅꯣꯗ ꯑꯩꯈꯣꯏꯒꯤ ꯍꯥꯏꯗꯤ ꯑꯩꯅ ꯂꯧꯅꯤꯡꯉꯤꯕ ꯅꯨꯃꯤꯠꯇꯣ ꯑꯗ ꯈꯨꯗꯛꯇ ꯃꯐꯝꯗꯒꯤ ꯍꯥꯏꯗꯤ ꯑꯗꯣꯝꯗ ꯂꯧꯗꯣꯏ ꯃꯐꯝꯗꯣ ꯑꯗꯒꯤ ꯑꯗꯨꯝ ꯆꯠꯂꯒ ꯂꯧꯃꯤꯟꯅꯔꯨꯔꯁꯨ ꯌꯥꯅꯤꯅ

ꯃꯣꯟ ꯅꯤꯐꯨꯃꯨꯛꯀꯤ ꯆꯥꯡ ꯑꯣꯏꯗꯅ ꯀꯤꯂꯣ ꯑꯃꯅ ꯃꯤ ꯑꯍꯨꯝꯒꯤ ꯆꯥꯡ ꯄꯥ ꯇꯥꯔꯦꯀꯣ ꯑꯥ ꯑꯗꯨꯗꯤ ꯀꯤꯂꯣꯁꯦ ꯀꯩꯅꯣꯒꯨꯝꯒꯤ ꯆꯥꯡ ꯂꯥꯛꯑꯅꯤꯅꯦ ꯀꯤꯂꯣ ꯆꯥꯝꯃꯨꯛ ꯂꯧꯕꯗ ꯑꯗꯨꯝ ꯀꯣꯟꯅꯅꯤꯀꯣ ꯑꯥ ꯆꯥꯝꯃꯗꯨꯅ ꯂꯦꯝ ꯄꯥꯅ ꯀꯣꯟꯅꯅꯕ ꯁꯤꯟꯕꯗ ꯑꯗꯨꯝ ꯂꯦꯝ ꯄꯥꯅꯦꯕ ꯁꯔꯦꯡꯁꯤꯅ ꯃꯃꯟꯁꯤ ꯀꯌꯥ ꯀꯌꯥꯃꯨꯛꯀꯤ ꯆꯥꯡꯅꯣ ꯆꯠꯂꯤꯁꯦ ꯑꯥ ꯈꯔ ꯑꯗꯨꯝ ꯇꯥꯊꯣꯛ ꯇꯥꯁꯤꯟ ꯇꯧꯕ ꯌꯥꯔꯣꯏꯗ꯭ꯔꯣ ꯁꯤꯗꯒꯤ ꯍꯥꯏꯗꯤ ꯑꯗꯨ ꯀꯩꯅꯣꯁꯦ ꯑꯩꯅ ꯑꯁꯦꯝꯕ ꯑꯣꯏꯅ ꯂꯧꯒꯅꯦꯀꯣ ꯁꯦꯝꯗꯕꯤꯗ ꯂꯧꯕꯒ ꯃꯃꯟ ꯈꯦꯠꯅꯕ꯭ꯔꯥ ꯑꯥ ꯑꯥ ꯁꯦꯝꯗꯕ ꯂꯧꯕꯅ ꯐꯗꯣꯏꯔꯥ ꯑꯁꯦꯝꯕ ꯑꯣꯏꯅ ꯑꯗꯨꯝ ꯂꯧꯔꯒꯦꯗ ꯍꯥꯏꯗꯤ ꯄꯩꯁꯥ ꯈꯔ ꯍꯦꯟꯖꯤꯟꯒ꯭ꯔꯁꯨ ꯃꯤꯗꯣ ꯂꯩꯇꯦꯕꯀꯣ ꯂꯩꯇꯝꯅꯤꯅ ꯁꯦꯝꯕꯤꯅꯤꯉꯥꯏ ꯃꯤꯗꯨꯁꯨ ꯑꯃꯨꯛ ꯇꯥꯡꯗꯣꯏꯅꯦꯕ ꯉꯥꯗꯤꯀꯣ ꯀꯩꯅꯣ ꯇꯧꯁꯤꯀꯣ ꯍꯥꯏꯗꯤ ꯐ꯭ꯔꯦꯁ ꯑꯣꯏꯕ ꯌꯥꯝꯅ ꯑꯣꯏꯕꯅ ꯇꯧꯁꯤ ꯍꯥꯏꯗꯤ ꯉꯥ ꯃꯁꯥ ꯅꯥꯕꯁꯦ ꯉꯥ ꯍꯥꯎꯇꯦꯕ ꯎꯝ ꯑꯗꯒꯤ ꯀꯩꯅꯣꯗꯨꯒ ꯑꯩꯈꯣꯏꯒꯤ ꯃꯔꯨꯝ ꯌꯥꯝ ꯌꯥꯎꯕ ꯄꯨꯛꯂꯥꯎꯕꯤꯗꯣ ꯄꯨꯛꯂꯥꯎꯕꯤꯗꯁꯨ ꯂꯩꯗꯅ ꯍꯥꯏꯗꯤ ꯉꯥ ꯌꯥꯝ ꯆꯥꯎꯗ꯭ꯔꯒꯁꯨ ꯃꯔꯨꯝ ꯃꯌꯥꯝ ꯃꯌꯥꯝ ꯌꯥꯎꯕ ꯂꯩꯗꯅ ꯑꯩꯗꯣ ꯃꯊꯦꯜ ꯑꯃ ꯍꯥꯏꯗꯤ ꯁꯨꯝ ꯃꯔꯨꯝꯒꯤ ꯃꯔꯨꯝ ꯉꯧꯕꯒꯤ ꯃꯊꯦꯜ ꯑꯃ ꯍꯋꯥꯏ ꯊ꯭ꯔꯥꯛꯀ ꯇꯧꯔꯒ ꯉꯧꯕꯒꯤ ꯃꯊꯦꯜ ꯑꯝ ꯍꯥꯞꯅꯤꯡꯕꯅꯦꯕ ꯑꯗꯨ ꯍꯥꯏꯗꯤ ꯃꯔꯨꯝ ꯌꯥꯝ ꯌꯥꯎꯕ ꯄꯨꯛꯂꯥꯎꯕꯤ ꯂꯩꯗꯅ ꯑꯗꯨꯒꯨꯝꯕꯗꯣ ꯐꯪꯉꯣꯏꯗ꯭ꯔꯣ ꯑꯣ ꯉꯥ ꯂꯧꯗꯕꯤꯗ ꯃꯔꯨꯝꯗꯨꯈꯛꯇ ꯑꯣꯏꯅ ꯑꯥ ꯑꯩꯅ ꯑꯄꯥꯝꯕ ꯀꯤꯂꯣ ꯃꯁꯤꯡꯗꯨ ꯑꯗꯨꯝ ꯄꯤ ꯉꯝꯗꯣꯏꯔꯣ ꯑꯣ ꯀꯤꯂꯣ ꯑꯗꯨꯗꯣ ꯀꯤꯂꯣ ꯇꯔꯥꯃꯉꯥꯃꯨꯛꯀꯤ ꯆꯥꯡ ꯑꯗꯨꯗꯤ ꯃꯃꯟꯁꯦ ꯀꯌꯥꯃꯨꯛꯀꯤ ꯆꯥꯡ ꯑꯣꯏꯒꯦ ꯑꯣ ꯑꯗꯨꯗ ꯑꯩꯅ ꯁꯨꯝ ꯍꯥꯏꯗꯤ ꯃꯤ ꯆꯅꯤꯌꯥꯡꯈꯩꯃꯨꯛꯀꯤꯗꯗꯤ ꯑꯗꯨꯗꯤ ꯍꯥꯏꯗꯤ ꯀꯩꯅꯣꯒꯨꯝꯕꯒꯤ ꯇꯥꯏꯞꯇ ꯉꯥꯔꯤꯡꯈꯥ ꯉꯧꯕꯒꯤ ꯇꯥꯏꯞꯇꯁꯨ ꯑꯣꯏꯗꯣꯏꯅꯤꯗꯅ ꯑꯗꯨꯅ ꯑꯩꯁꯦ ꯀꯤꯂꯣꯁꯦ ꯄꯥꯕꯝꯗꯨ ꯈꯪꯗ꯭ꯔꯤꯅꯤꯅꯦ ꯀꯌꯥꯃꯨꯛ ꯂꯧꯗꯣꯏꯅꯣꯗꯣꯁꯦ ꯁꯨꯝ ꯀꯌꯥꯃꯨꯛꯀ ꯑꯣꯏꯔꯗꯤ ꯌꯥꯒꯗꯧ ꯃꯥꯟꯒꯦ ꯇꯔꯥꯃꯉꯥꯃꯨꯛꯀꯤ ꯆꯥꯡ ꯇꯔꯥꯃꯉꯥꯗꯨ ꯇꯧꯁꯤꯜꯂꯁꯤꯅꯦ ꯑꯗꯨꯃ ꯏꯁꯤꯟꯕꯤꯔꯣꯅꯦ ꯑꯣ ꯑꯗꯒꯤ ꯀꯩꯅꯣꯗꯨꯒ ꯎꯝ ꯁꯔꯦꯡ ꯌꯥꯔꯦ ꯕꯤꯂꯨꯉꯥ ꯌꯥꯈ꯭ꯔꯦ ꯑꯗꯒꯤ ꯀꯩꯅꯣꯗꯣ ꯎ ꯀꯥꯕꯤꯗꯣ ꯎ ꯀꯥꯕꯤꯗꯒ ꯑꯩꯈꯣꯏ ꯈꯨꯗꯣꯟ ꯑꯅꯤ ꯌꯥꯝ ꯆꯥꯎꯁꯨ ꯆꯥꯎꯗꯕꯤ ꯈꯨꯗꯣꯟ ꯑꯅꯤꯃꯨꯛ ꯄꯥꯛꯄꯗꯣ ꯑꯗꯨꯗꯨꯅ ꯃꯤ ꯆꯅꯤꯌꯥꯡꯈꯩꯒꯤꯗꯗꯤ ꯆꯅꯤꯌꯥꯡꯈꯩ ꯑꯣꯏ ꯇꯥꯔꯒꯁꯨ ꯈꯔ ꯍꯦꯟꯅ ꯇꯧꯗ ꯌꯥꯗꯝꯅꯤꯅ ꯑꯗꯨꯗꯣ ꯃꯁꯤꯡ ꯑꯣꯏꯅ ꯂꯧꯕꯗ ꯃꯁꯤꯡ ꯑꯣꯏꯅ ꯆꯠꯄ꯭ꯔꯥ ꯅꯠꯇ꯭ꯔꯒ ꯑꯗꯨꯗꯣ ꯀꯤꯂꯣꯗ ꯆꯠꯄ꯭ꯔꯥ ꯑꯥ ꯀꯤꯂꯣ ꯑꯃꯗꯀꯗꯤ ꯉꯥꯁꯤ ꯀꯌꯥꯃꯨꯛꯀꯤ ꯆꯥꯡ ꯆꯜꯂꯤ ꯍꯥꯏꯗꯤ ꯈꯨꯗꯣꯟ ꯑꯅꯤꯃꯨꯛꯀꯤ ꯈꯨꯗꯣꯟ ꯑꯅꯤꯃꯨꯛ ꯄꯥꯛꯄ ꯉꯥꯗꯣ ꯑꯗ ꯀꯤꯂꯣꯃꯨꯛꯇꯒ ꯀꯌꯥꯃꯨꯛꯀꯤ ꯆꯥꯡ ꯆꯟꯒꯦꯕ ꯁꯨꯝ ꯆꯧꯔꯥꯛꯄ ꯑꯣꯏꯅ ꯀꯨꯟ ꯆꯜꯂꯗꯤ ꯉꯥꯁꯦ ꯎꯝ ꯑꯗꯨꯗꯣ ꯑꯗꯨꯝ ꯀꯩꯅꯣ ꯆꯨꯝꯅ ꯃꯊꯦꯜ ꯑꯃ ꯑꯣꯏꯅ ꯍꯥꯞꯄꯅꯤꯗ ꯀꯩꯅꯣꯒꯤ ꯍꯥꯎꯇ꯭ꯔꯁꯨ ꯀꯩꯁꯨ ꯀꯥꯏꯗ꯭ꯔꯦꯗ ꯑꯃ ꯑꯍꯣꯡꯕꯗꯨ ꯍꯥ ꯑꯥ ꯑꯥ ꯑꯥ ꯑꯍꯣꯡꯕꯗꯨ ꯑꯣꯏꯅ ꯇꯧꯔꯁꯦ ꯑꯗꯨꯗꯨꯅ ꯑꯥ ꯍꯥꯏꯕ꯭ꯔꯤꯠꯇꯣ ꯑꯣꯏ ꯇꯧꯔꯁꯤ ꯑꯗꯨꯗꯤ ꯃꯤ ꯆꯅꯤ ꯌꯥꯡꯈꯩꯗꯗꯤ ꯀꯨꯟꯃꯨꯛꯀꯤ ꯆꯥꯡ ꯑꯣꯏꯔꯗꯤ ꯀꯤꯂꯣ ꯇꯔꯥꯍꯨꯝꯗꯣꯏꯃꯨꯛꯅ ꯑꯗꯨꯝ ꯌꯥꯅꯤꯌꯦ ꯑꯥ ꯑꯗꯨꯗꯨꯝꯒ ꯏꯁꯤꯟꯕꯤꯔꯣ ꯑꯗꯒꯤ ꯁꯖꯤꯛ ꯆꯥꯕꯤꯁꯤꯅ ꯀꯤꯂꯣ ꯀꯌꯥ ꯀꯌꯥꯃꯨꯛꯀꯤ ꯆꯥꯡ ꯇꯥꯕ ꯍꯥꯏꯗꯤ ꯑꯆꯧꯕꯗꯨ ꯄꯥꯝꯕ ꯑꯩꯅ ꯇꯔꯥ ꯇꯥꯕꯨꯛ ꯂꯩꯌꯦ ꯀꯤꯂꯣ ꯇꯔꯥ ꯇꯥꯕ ꯉꯥꯗ ꯑꯣꯏ ꯇꯥꯔꯒꯗꯤ ꯃꯤ ꯑꯍꯨꯝꯅ ꯀꯤꯂꯣ ꯑꯃꯅ ꯃꯤ ꯑꯍꯨꯝꯃꯨꯛꯀꯤ ꯆꯥꯡ ꯄꯥꯔꯛꯑꯗꯤ ꯑꯗꯨꯁꯨ ꯉꯁꯥꯏꯒꯤ ꯑꯃ ꯀꯩꯅꯣꯒꯤꯗꯣ ꯁꯔꯦꯡꯒꯤ ꯀꯤꯂꯣ ꯃꯁꯤꯡꯗꯣ ꯑꯥ ꯑꯗꯨꯒ ꯑꯗꯨꯝ ꯆꯞ ꯃꯥꯟꯅꯍꯜꯂꯁꯤꯅꯦ ꯕꯥꯃꯣꯟꯁꯦ ꯑꯁꯤꯗꯒꯤ ꯀꯩꯅꯣꯒꯤ ꯕꯤꯄꯤꯟꯆꯟꯗ꯭ꯔꯅ ꯑꯃ ꯂꯩꯌꯦꯕꯀꯣ ꯑꯗꯨ ꯑꯣꯏ ꯇꯧꯍꯜꯂꯒꯦ

ꯎꯝ ꯑꯗꯨ ꯕꯤꯄꯤꯟꯆꯟꯗ꯭ꯔꯒꯤ ꯑꯦꯟꯁꯥꯡꯁꯦ ꯍꯥꯎꯗꯤ ꯍꯥꯎꯋꯦꯕꯀꯣ ꯑꯗꯨ ꯃꯥꯒꯤ ꯊꯨꯝ ꯅꯝꯗꯕꯤ ꯑꯃ ꯍꯦꯛ ꯇꯧꯋꯦꯕꯀꯣ ꯑꯗꯣ ꯏꯁ ꯕꯣꯊꯣꯏꯗꯨꯗꯤꯉꯣ ꯉꯥ ꯌꯥꯝ ꯍꯨꯔꯥꯜꯂꯦ ꯅꯍꯥꯟ ꯏꯃꯥꯟꯅꯕ ꯑꯃꯒꯤꯗꯀꯣ ꯃꯥꯅ ꯉꯥꯁꯤ ꯍꯨꯔꯥꯜꯂꯦ ꯃꯇꯨꯝ ꯇꯔꯥꯃꯉꯥ ꯀꯨꯟꯃꯨꯛꯀꯤ ꯆꯥꯡ ꯍꯨꯔꯥꯟꯒ꯭ꯔꯤꯅꯦꯃꯤ ꯍꯣ ꯊꯥꯔꯛꯑꯣ ꯑꯗꯨꯒ ꯃꯕꯥꯟꯅꯤꯗꯣ ꯑꯗꯨꯝ ꯌꯥꯅꯕ ꯈꯔ ꯁꯤꯟꯕꯤꯔꯛꯑꯣꯅꯦ ꯃꯣꯏ ꯑꯗꯨꯝ ꯀꯩꯅꯣ ꯇꯧꯍꯜꯂꯒ ꯑꯦꯟꯁꯥꯡ ꯈꯔ ꯌꯥꯝ ꯄꯤꯔ ꯊꯥꯔꯛꯑꯒꯦ ꯍꯣꯏ ꯊꯝꯃꯒꯦ ꯍꯣꯏ